ꯂꯧꯃꯤꯁꯤꯡꯗ ꯃꯤꯌꯥꯝꯅ ꯂꯧ ꯂꯤꯡꯕ ꯂꯧ ꯌꯩꯕ ꯂꯧ ꯈꯥꯎꯕ ꯑꯁꯤ ꯃꯤꯌꯥꯝꯅ ꯑꯃꯒ ꯑꯃꯒ ꯃꯇꯦꯡ ꯄꯥꯡꯅꯩ ꯑꯗꯨꯒ ꯃꯅꯥ ꯃꯁꯤꯡ ꯊꯥꯕꯗꯁꯨ ꯑꯃꯒ ꯑꯃꯒ ꯃꯇꯦꯡ ꯄꯥꯡꯅꯩ ꯏꯁꯤꯡ ꯊꯥꯖꯟꯕ ꯍꯥꯔ ꯆꯥꯏꯕ ꯃꯌꯥꯝꯗꯁꯨ ꯑꯃꯒ ꯑꯃꯒ ꯃꯇꯦꯡ ꯄꯥꯡꯅꯩ